ꯍꯦꯜꯂꯣ ꯀꯅꯥ ꯑꯥ ꯃꯥꯟꯅꯦ ꯀꯅꯥ ꯀꯅꯥ ꯑꯣꯏꯕꯤꯔꯕ

ꯀꯩ ꯀꯩ ꯃꯐꯝꯒꯤ ꯈꯪꯅꯤꯡꯕꯅꯣ ꯑꯥ

ꯃꯅꯦꯝꯄꯣꯛꯀ ꯃꯃꯥꯒ ꯑꯣꯑꯣ ꯃꯃꯧꯅꯨꯄꯤꯒ ꯃꯅꯦꯝꯄꯣꯛꯀ ꯑꯣꯏꯕꯤꯗꯣꯏꯔꯥ ꯑꯣ ꯏꯃꯣꯏꯅꯨꯒꯤ ꯃꯇꯥꯡꯗ ꯑꯣ ꯏꯃꯣꯏꯅꯨ ꯍꯥꯏꯁꯦ ꯑꯩꯈꯣꯏ ꯃꯩꯇꯩꯁꯤꯡ ꯀꯩ ꯍꯥꯏꯗꯣꯏꯅꯣ ꯅꯍꯥꯟꯋꯥꯏꯗꯒꯤ ꯆꯠꯅꯔꯛꯄ ꯀꯨꯝꯍꯩ ꯑꯃꯅꯦꯕ ꯏꯃꯣꯏꯅꯨꯁꯦ ꯅꯍꯥꯟꯋꯥꯏ ꯀꯩ ꯍꯥꯏꯗꯣꯏꯅꯣ

ꯁꯤ ꯅꯨꯃꯤꯗꯥꯡꯗ ꯏꯃꯣꯏꯅꯨ ꯍꯥꯏꯕ ꯂꯥꯏꯁꯦ ꯑꯩꯈꯣꯏ ꯃꯩꯇꯩꯒꯤ ꯑꯣꯏꯅꯗꯤ ꯐꯨꯡꯒꯥꯗ ꯂꯩ ꯍꯥꯏꯅ ꯂꯧꯅꯩꯌꯦꯕꯀꯣ ꯑꯗꯨꯗꯨꯅ ꯐꯨꯡꯒꯥ ꯂꯥꯏꯔꯨꯁꯦ ꯁꯤꯗ ꯅꯨꯃꯤꯗꯪꯁꯤꯗ ꯃꯅꯦꯝ ꯃꯃꯧꯅꯨꯄꯤ ꯏꯃꯨꯡꯗꯨꯒꯤ ꯂꯩꯖꯕꯁꯤꯡꯁꯤꯅ ꯄꯣꯠ ꯆꯩ ꯀꯠꯂꯅꯤ ꯑꯗꯨꯒ ꯄꯣꯠ ꯆꯩ ꯀꯠꯄ ꯄꯣꯠ ꯆꯩꯁꯤꯡꯗꯨ ꯊꯣꯡꯉꯥꯒ ꯑꯗꯨ ꯆꯥꯔꯒ ꯄꯥꯡꯊꯣꯛꯄ ꯀꯨꯝꯍꯩ ꯑꯃꯈꯛꯅꯦꯕ ꯀꯨꯝꯍꯩꯁꯦ ꯀꯨꯝꯍꯩꯁꯦ ꯀꯩꯒꯤꯗꯃꯛ ꯄꯥꯡꯊꯣꯛꯏꯅꯣ ꯍꯥꯏ ꯀꯥꯟꯁꯤꯗ ꯃꯩꯇꯩꯁꯤꯡꯅ ꯆꯥꯍꯣꯡ ꯉꯥꯍꯣꯡꯅꯕꯅꯦ ꯍꯥꯏꯕꯒꯤ ꯁꯦꯟꯁꯇ ꯄꯥꯡꯊꯣꯛꯅꯩꯌꯦꯕꯀꯣ ꯑꯗꯣ ꯏꯃꯣꯏꯅꯨꯁꯦ ꯂꯩ ꯇꯥꯔꯒꯗꯤ ꯏꯃꯨꯡꯁꯤꯗ ꯏꯃꯣꯏꯅꯨꯁꯦ ꯂꯩ ꯇꯥꯔꯒꯗꯤ ꯍꯦꯟꯅ ꯆꯥꯍꯣꯡ ꯉꯥꯍꯣꯡꯅ ꯅꯨꯡꯉꯥꯏ ꯌꯥꯏꯐꯅ ꯋꯥꯠꯇ ꯄꯥꯗꯕ ꯆꯥꯕ ꯊꯛꯄ ꯋꯥꯠꯇꯕ ꯑꯗꯨꯃꯥꯏꯅ ꯄꯥꯜꯂꯦꯅ ꯑꯗꯨꯃꯥꯏꯅ ꯄꯥꯡꯊꯣꯛꯅꯕ ꯀꯨꯝꯍꯩꯅꯦꯕ

ꯍꯣꯏ ꯍꯣꯏ ꯍꯣꯏ ꯏꯃꯣꯏꯅꯨ ꯅꯨꯃꯤꯠꯁꯤꯗ ꯑꯩꯈꯣꯏꯅ ꯏꯃꯣꯏꯅꯨꯁꯦ ꯏꯃꯥ ꯏꯃꯣꯏꯅꯨꯁꯦ ꯌꯨꯝꯁꯤꯗ ꯆꯪꯉꯛꯅꯕꯅꯦꯅ ꯃꯩꯔꯥ ꯃꯩ ꯀꯦꯟꯗꯜ ꯑꯣꯏꯒꯦꯔꯥ ꯑꯩꯈꯣꯏꯒꯤ ꯂꯦꯟꯇꯔꯟ ꯑꯣꯏꯒꯦꯔꯥ ꯊꯥꯏꯅꯗꯤ ꯎꯆꯥꯟꯅꯒꯁꯨ ꯊꯥꯟꯅꯔꯝꯃꯦ ꯍꯥꯏ ꯑꯗꯨꯃꯥꯏꯅ ꯊꯣꯡꯒꯥꯟ ꯂꯩꯔꯛꯁꯤꯗ ꯃꯥ ꯆꯪꯐꯝꯁꯤꯗ ꯁꯨꯃꯥꯏꯅ ꯃꯥ ꯑꯣꯛꯄꯒ ꯋꯥꯅꯤꯗ ꯃꯩꯉꯥꯟꯗꯨꯅ ꯂꯥꯛꯍꯟꯕꯒꯤ ꯋꯥꯔꯤꯅꯤꯗ ꯁꯤꯗ ꯇꯧꯗ꯭ꯔꯁꯨ ꯌꯥꯕ ꯄꯣꯠꯄꯨꯗꯤ ꯄꯣꯠꯅꯤ ꯑꯗꯣ ꯍꯧꯖꯤꯛꯀꯥꯟꯁꯤꯅ ꯑꯃꯨꯛ ꯍꯥꯟꯅꯗꯤ ꯀꯩ ꯍꯥꯏꯅꯤ ꯎꯆꯥꯟ ꯃꯇꯦꯛ ꯑꯃ ꯊꯥꯟꯂꯒ ꯑꯗꯨꯃꯥꯏꯅꯒꯁꯨ ꯇꯧꯅꯔꯝꯃꯦ ꯍꯧꯖꯤꯛꯇꯤ ꯐꯖꯕꯔꯣꯝꯗ ꯑꯣꯏꯅ ꯍꯤꯗꯥꯟꯅꯕ ꯍꯥꯏꯒꯗ꯭ꯔꯥ ꯑꯗꯨꯃꯥꯏꯅ ꯇꯧꯕꯗꯒꯤ ꯀꯦꯟꯗꯜꯒꯨꯝꯕꯁꯦ ꯌꯥꯝ ꯊꯥꯟꯅꯔꯦ ꯀꯦꯟꯗꯜꯗꯁꯨ ꯅꯠꯇꯅ ꯀꯩꯅꯣ ꯑꯩꯈꯣꯏ ꯗꯤꯁꯀꯣ ꯂꯥꯏꯠ ꯀꯥꯏꯅ ꯂꯩꯇ꯭ꯔꯣ ꯍꯧꯖꯤꯛꯀꯥꯟ ꯁꯤꯖꯤꯟꯅꯕ ꯑꯗꯨꯒꯨꯝꯕ ꯏꯂꯦꯛꯇ꯭ꯔꯤꯛꯀꯤ ꯑꯣꯏꯕ ꯄꯣꯠ ꯆꯩꯁꯤꯡꯁꯨ ꯑꯗꯨꯝ ꯁꯤꯖꯤꯟꯅꯔꯦꯕ ꯍꯧꯖꯤꯛꯀꯥꯟ ꯌꯨꯠꯁꯤꯡꯁꯦ ꯑꯗꯨꯝ ꯃꯤꯒꯤ ꯆꯥꯎꯈꯠꯄꯒꯤ ꯃꯇꯧ ꯇꯝꯕ ꯍꯥꯏꯒꯗ꯭ꯔꯥ ꯑꯗꯨꯃꯥꯏꯅ ꯊꯥꯟꯅꯕꯒꯤ ꯋꯥꯔꯤꯅꯤꯗ ꯍꯧꯖꯤꯛ ꯍꯧꯖꯤꯛ ꯌꯥꯝ ꯁꯤꯗ ꯊꯟꯗ꯭ꯔꯁꯨ ꯌꯥꯏ ꯑꯗꯨꯝ ꯑꯩꯈꯣꯏꯒꯤ ꯊꯥꯟꯗꯕꯤꯗ ꯑꯗꯨꯝ ꯄꯥꯡꯊꯣꯛꯑꯦꯕ ꯑꯗꯣ ꯑꯗꯨꯝ ꯊꯥꯟꯕ ꯏꯃꯨꯡꯁꯨ ꯌꯥꯎꯋꯦ ꯍꯣꯏ ꯍꯣꯏ ꯃꯣꯏ ꯃꯌꯥꯝ ꯄꯨꯟꯅ ꯍꯥꯏꯗꯤ ꯀꯩ ꯂꯩꯁꯤꯒꯦ ꯀꯩ ꯀꯩ ꯀꯠꯁꯤꯒꯦꯅ ꯁꯨꯝ ꯈꯟꯅꯔꯒꯀꯣ ꯀꯕꯣꯛ ꯀꯕꯣꯛ ꯀꯠꯄꯁꯨ ꯌꯥꯎꯋꯤ ꯀꯕꯣꯛꯁꯦ ꯑꯩꯈꯣꯏꯅ ꯕꯖꯥꯔꯗꯒꯤ ꯑꯗꯨꯝ ꯂꯩꯕꯁꯨ ꯌꯥꯎꯋꯦꯕ ꯑꯗꯨ ꯅꯠꯇꯔꯒ ꯏꯃꯨꯡꯗ ꯃꯅꯦꯝ ꯃꯃꯧ ꯄꯨꯟꯅ ꯇꯥꯃꯤꯟꯅꯔꯒ ꯑꯗꯨꯝ ꯀꯠꯄꯁꯨ ꯌꯥꯎꯋꯦꯕ ꯏꯁꯣꯔꯁꯤꯗ ꯑꯩꯈꯣꯏꯅ ꯍꯣꯏ ꯍꯣꯏ